ꯍꯜꯂꯣ ꯀꯔꯤ ꯀꯔꯤ ꯐꯔꯅꯤꯆꯔ ꯌꯥꯎꯒꯦ ꯎꯝ ꯕꯦꯠꯁꯤꯠꯁꯤꯅ ꯀꯌꯥꯃꯨꯛ ꯆꯤꯡꯉꯤꯅꯣ ꯕꯦꯠꯁꯤꯠꯁꯦ ꯑꯗꯤ ꯁꯣꯐꯥꯒꯤ ꯑꯃ ꯕꯤ ꯑꯥꯏ ꯄꯤ ꯁꯣꯐꯥ ꯗꯣ ꯌꯥꯎꯕ꯭ꯔꯣ ꯄ꯭ꯔꯥꯏꯁꯁꯦ ꯀꯌꯥꯃꯨꯛ ꯆꯤꯡꯒꯦ ꯎꯝ ꯐꯔꯅꯤꯆꯔ ꯑꯅꯝꯕ ꯂꯣꯏꯅ ꯐꯪꯕꯤꯕ꯭ꯔꯣ ꯁꯤꯗ ꯀꯔꯤ ꯀꯔꯤ ꯀꯔꯤ ꯐꯔꯅꯤꯆꯔꯅ ꯃꯔꯥꯡ ꯀꯥꯏꯅ ꯂꯩꯒꯦ

ꯅꯨꯃꯤꯠꯁꯦ ꯀꯔꯤ ꯀꯔꯤ ꯅꯨꯃꯤꯠꯅ ꯑꯗꯨꯝ ꯗꯨꯀꯥꯟꯁꯦ ꯀꯔꯤ ꯀꯔꯤ ꯅꯨꯃꯤꯠꯇ ꯑꯗꯨꯝ ꯍꯥꯡꯕ ꯑꯗꯤ ꯁꯨꯇꯤ ꯑꯣꯐ ꯂꯣꯟꯕ ꯈꯣꯠꯄ ꯂꯩꯕ꯭ꯔꯥ ꯑꯩꯒꯤꯗꯨ ꯏꯅꯥꯎꯄꯤ ꯂꯨꯍꯣꯡꯕꯒꯤ ꯐꯔꯅꯤꯆꯔ ꯈꯔ ꯌꯥꯝ ꯂꯩꯒꯗꯕꯅꯦꯕ ꯎꯄꯨ ꯀꯥꯡꯗꯣꯟ ꯑꯗꯨꯗꯒꯤ ꯑꯜꯃꯤꯔꯥ ꯁꯤꯗꯒꯤ ꯂꯧꯒꯦꯅ ꯇꯧꯕꯅꯦ ꯄꯨꯂꯞ ꯑꯣꯏꯅ ꯁꯦꯠ ꯑꯣꯏꯅ ꯂꯧꯕꯁꯦ ꯌꯥꯒꯗ꯭ꯔꯥ ꯎꯝ ꯑꯗꯨꯁꯤ ꯁꯤꯗꯒꯤ ꯑꯗꯨꯝ ꯂꯧꯖꯔꯒꯦ ꯑꯗꯤ ꯑꯣꯐꯔꯒꯨꯝꯕ ꯗꯤꯁꯀꯥꯎꯟꯒꯨꯝꯕ ꯂꯩꯔꯣꯏꯗ꯭ꯔꯥ ꯑꯣꯀꯦ ꯑꯣꯀꯦ ꯆꯥꯛꯀꯧꯕꯒꯤ ꯗꯤꯁꯀꯥꯎꯟꯒꯨꯝꯕꯗꯤ ꯆꯥꯛꯀꯧꯕꯁꯦ ꯀꯨꯏꯗ꯭ꯔꯦ ꯆꯥꯡꯀꯧꯕ ꯗꯤꯋꯥꯂꯤ ꯑꯣꯀꯦ ꯁꯤꯗꯒꯤ ꯑꯗꯨꯝ ꯂꯧꯔꯒꯦ ꯑꯗꯨꯗꯤ ꯑꯩ ꯑꯗꯨꯝ ꯄꯥꯎ ꯐꯥꯎꯖꯔꯒꯦ